ꯎꯝ ꯍꯜꯂꯣ ꯎꯝ ꯁꯥꯔ ꯁꯤ ꯄꯣꯂꯤꯁ ꯏꯁꯇꯦꯁꯟ ꯑꯣꯕꯤꯔꯕ꯭ꯔꯣ ꯍꯟꯗꯀꯤ ꯐꯣꯟꯗ ꯑꯣꯟꯂꯥꯏꯟꯗ ꯊ꯭ꯔꯦꯇꯟ ꯇꯧꯔꯝꯕ ꯑꯗꯨꯒꯤ ꯀꯝꯄ꯭ꯂꯦꯟ ꯑꯝꯇ ꯇꯧꯒꯦ ꯇꯧꯕꯅꯦ ꯅꯍꯥꯟ ꯚꯣꯠ ꯅꯨꯃꯤꯠꯇ ꯇꯧꯔꯛꯄꯅꯦ ꯚꯣꯠ ꯊꯥꯗꯕ ꯊꯣꯛꯂꯛꯄ ꯌꯥꯔꯣꯏ ꯍꯥꯏꯕꯒꯤ ꯀꯝꯄ꯭ꯂꯦꯟ ꯂꯥꯛꯄ

ꯁꯛꯇꯤ ꯈꯪꯍꯧꯗ꯭ꯔꯦ ꯐꯣꯟ ꯁ꯭ꯀꯤꯟ ꯔꯦꯀꯣꯔꯇꯔꯕꯨꯗꯤ ꯂꯩꯍꯧꯏ

ꯑꯥꯎ ꯂꯩꯔꯤ ꯍꯣꯏ ꯍꯣꯏ ꯑꯩ ꯂꯥꯛꯀꯦ ꯄꯨꯡ ꯀꯌꯥꯗ ꯂꯥꯛꯆꯧꯒꯦ